ꯑꯗꯣ ꯁꯥꯔ ꯅꯈꯣꯏꯒꯤ ꯌꯨꯝ ꯁꯥꯕꯒꯤ ꯑꯃ ꯄꯥꯎ ꯆꯦꯗ ꯁꯨꯝ ꯊꯦꯡꯅꯖꯕꯅꯦ ꯑꯗꯣ ꯃꯤ ꯂꯥꯛꯄꯤꯈ꯭ꯔꯕꯔꯥ ꯀꯃꯥꯏ ꯇꯧꯕꯅꯣ

ꯑꯣ ꯃꯤ ꯂꯥꯛꯇ꯭ꯔꯒꯗꯤ ꯁꯥꯔ ꯑꯩꯈꯣꯏꯁꯨ ꯃꯤꯁꯇ꯭ꯔꯤꯅꯦ ꯑꯗꯨꯅ ꯑꯩꯈꯣꯏ ꯑꯗꯨꯝ ꯁꯨꯖꯕ ꯌꯥꯒꯗꯕ ꯅꯠꯇ꯭ꯔꯣ ꯎꯝ ꯍꯥꯟꯅ ꯌꯨꯝ ꯁꯥꯕ ꯑꯩꯈꯣꯏ ꯌꯨꯝ ꯃꯆꯥ ꯃꯆꯥꯕꯨꯗꯤ ꯁꯥꯗꯦ ꯑꯆꯧ ꯑꯆꯧꯕ ꯁꯥꯕꯒꯨꯝꯕ ꯀꯟꯇꯦꯛ ꯂꯧꯕꯒꯨꯝꯕ ꯑꯗꯨꯒꯨꯝꯕꯁꯤ ꯑꯗꯨꯝ ꯍꯥꯟꯅꯗꯒꯤ ꯌꯥꯝ ꯇꯧꯔꯛꯏ ꯑꯩꯈꯣꯏꯒꯤ ꯃꯤꯁꯇ꯭ꯔꯤ ꯃꯁꯤꯡꯁꯨ ꯌꯥꯝꯃꯦ ꯑꯗꯨꯅ ꯑꯩꯈꯣꯏ ꯃꯆꯥ ꯃꯆꯥꯁꯤꯗꯤ ꯄꯥꯏꯗ꯭ꯔꯕ ꯌꯨꯝ ꯑꯆꯧ ꯑꯆꯧꯕ ꯁꯥꯕꯒꯨꯝꯕ ꯑꯗꯒꯤ ꯕꯤꯜꯗꯤꯡ ꯁꯥꯕꯒꯨꯝꯕ ꯀꯝꯄꯅꯤ ꯑꯣꯐꯤꯁ ꯁꯥꯕꯒꯨꯝꯕ ꯑꯗꯨꯒꯨꯝꯕꯁꯨ ꯑꯗꯨꯝ ꯇꯧꯖꯔꯛꯏ ꯃꯊꯣꯟ ꯇꯔꯥꯃꯉꯥ ꯎꯝ ꯇꯔꯥꯗꯒꯤ ꯍꯧꯔꯒ ꯃꯊꯣꯟ ꯀꯨꯟꯐꯥꯎꯗꯤ ꯑꯗꯨꯝ ꯁꯥꯏ ꯁꯥꯔꯅ ꯄꯥꯝꯃꯤꯁꯦ ꯃꯊꯣꯟ ꯀꯌꯥꯃꯨꯛ ꯁꯥꯕꯅꯣ ꯁꯥꯔꯅ ꯄꯥꯝꯕꯤꯔꯤꯁꯦ ꯑꯣ ꯃꯊꯣꯟ ꯇꯔꯥ ꯑꯗꯨꯗꯤ ꯎꯝ ꯆꯍꯤ ꯑꯅꯤꯃꯨꯛꯇꯤ ꯆꯪꯒꯅꯤꯌꯦ ꯁꯥꯔ ꯌꯨꯝ ꯁꯥꯕꯒꯤ ꯗꯤꯖꯥꯏꯟꯁꯤ ꯆꯨꯝꯅ ꯑꯗꯨꯝ ꯁꯥꯒꯗꯣꯏꯔꯣ ꯅꯠꯇ꯭ꯔꯒ ꯖꯤꯛꯖꯥꯛꯀ ꯌꯥꯎꯗꯅ ꯀꯃꯥꯏꯅ ꯇꯧꯗꯣꯏꯅꯣ ꯍꯥꯏꯕꯗꯤ ꯗꯤꯖꯥꯏꯟꯁꯦ ꯍꯥꯏꯐꯦꯠꯇꯪ ꯑꯣ ꯑꯗꯣ ꯏꯟꯖꯤꯅꯤꯌꯔꯒ ꯑꯩꯈꯣꯏꯅ ꯑꯗꯨꯝ ꯁꯤꯟꯕꯗꯨꯅ ꯌꯥꯗꯧꯔꯤꯕ꯭ꯔꯥ ꯏꯟꯖꯤꯅꯤꯌꯔ ꯇꯥꯟꯅꯁꯤꯔꯣ ꯀꯃꯥꯏꯅ ꯇꯧꯕꯅꯣ ꯑꯣ ꯐꯔꯦ ꯐꯔꯦ ꯁꯥꯔ ꯑꯗꯨꯗꯤ ꯄꯩꯁꯥꯒꯤ ꯃꯇꯥꯡꯁꯤꯗꯤ ꯁꯥꯔ ꯀꯣꯟꯅ ꯂꯣꯏꯔꯒ ꯇꯧꯒꯗ꯭ꯔꯥ ꯀꯃꯥꯏꯅ ꯇꯧꯒꯅꯤ ꯃꯔꯛꯇ ꯈꯔ ꯄꯤꯊꯣꯛꯀꯗ꯭ꯔꯥ ꯑꯣ ꯃꯔꯛꯇ ꯑꯗꯨꯝ ꯈꯔ ꯄꯤꯊꯣꯛꯑꯒ ꯑꯗꯨ ꯄꯣꯠ ꯆꯩ ꯂꯧꯕꯒꯤ ꯈꯣꯠꯄꯒꯤ ꯇꯧꯕꯁꯤ ꯄꯣꯠ ꯑꯩ ꯍꯌꯦꯡ ꯂꯥꯛꯆꯔꯒꯦ ꯑꯗꯨꯒ ꯀꯌꯥꯝ ꯆꯥꯎꯅ ꯁꯥꯗꯧꯔꯤꯕꯅꯣ ꯍꯥꯏꯕꯗꯣ ꯌꯦꯡꯊꯣꯛꯑꯒꯦ ꯑꯗꯨꯒ ꯄꯣꯠ ꯆꯩ ꯄꯩꯐꯝꯒꯤ ꯏꯁꯄꯦꯁꯁꯤꯡ ꯑꯗꯣ ꯌꯦꯡꯉꯒ ꯄꯣꯠ ꯆꯩ ꯈꯔꯗꯤ ꯂꯧꯁꯤꯜꯂꯒ ꯊꯕꯛꯁꯤ ꯍꯧꯅꯕ ꯇꯧꯔꯁꯤ ꯂꯩꯅꯤ ꯂꯩꯅꯤ ꯁꯥꯔ ꯂꯣꯏꯅ ꯍꯥꯞꯁꯤ ꯑꯗꯣ ꯄꯣꯠ ꯆꯩ ꯂꯧꯕꯒꯤꯁꯤ ꯑꯇꯣꯞꯄ ꯁꯥꯔꯅ ꯈꯪꯅꯕ ꯗꯨꯀꯥꯟ ꯂꯩꯕ꯭ꯔꯣ ꯅꯠꯇ꯭ꯔꯒ ꯑꯩꯈꯣꯏꯅ ꯑꯗꯨꯝ ꯂꯧꯔꯛꯄ ꯌꯥꯒꯗ꯭ꯔꯣ ꯑꯣ ꯐꯔꯦ ꯐꯔꯦ ꯁꯥꯔ ꯑꯗꯨꯗꯤ ꯍꯌꯦꯡ ꯂꯥꯛꯑꯒꯦ